ꯑꯩꯈꯣꯏꯅ ꯁꯤꯗ ꯊꯥꯖꯔꯤꯕ ꯂꯩ ꯃꯈꯜꯁꯤꯡ ꯑꯁꯦ ꯆꯤꯡꯗꯒꯤ ꯂꯧꯕꯁꯨ ꯌꯥꯎꯋꯤ ꯑꯗꯨꯒ ꯂꯩ ꯆꯥꯔ ꯍꯨꯟꯕ ꯃꯐꯝ ꯖꯒꯥꯁꯤꯡꯗꯒꯤ ꯂꯧꯕꯁꯨ ꯌꯥꯎꯋꯤ ꯑꯗꯨꯒ ꯒ꯭ꯔꯤꯟ ꯍꯥꯎꯁ ꯁꯤꯡꯗꯒꯤ ꯑꯗꯨꯃꯛ ꯂꯧꯕꯁꯨ ꯌꯥꯎꯋꯤ ꯑꯗꯨꯒ ꯍꯥꯏꯔꯤꯕ ꯂꯩꯁꯤꯡꯑꯁꯦ ꯑꯩꯈꯣꯏꯅ ꯃꯐꯝ ꯆꯥꯅ ꯆꯥꯅꯁꯨ ꯊꯥꯖꯔꯦ